ꯍꯜꯂꯣ ꯍꯜꯂꯣ ꯍꯜꯂꯣ ꯇꯥꯔꯦ ꯇꯥꯔꯦ ꯑꯧ ꯇꯥꯔꯦ ꯍꯣꯏ ꯍꯣꯏ ꯑꯣ ꯑꯦꯟꯁꯥꯡ ꯅꯥꯄꯤꯔꯣ ꯑꯥ ꯑꯦꯟꯁꯥꯡ ꯅꯥꯄꯤ ꯂꯣꯏꯅ ꯐꯪꯉꯦ ꯁꯤꯗꯗꯤ ꯐꯪꯗꯕ ꯑꯝꯇ ꯂꯩꯇꯦ ꯆꯥꯛꯀꯧꯕꯒꯤꯅꯤ ꯍꯥꯏꯕꯔꯣ ꯑꯥ ꯂꯩꯌꯦ ꯂꯩꯌꯦ ꯎꯝ ꯑꯧ ꯌꯥꯎꯋꯦ ꯎꯝ ꯑꯣ ꯑꯧ ꯍꯌꯥꯏ ꯎꯃꯣꯔꯣꯛꯁꯨ ꯌꯥꯎꯔꯦ ꯑꯧ ꯃꯣꯔꯣꯛꯁꯨ ꯌꯥꯎꯔꯦ ꯍꯋꯥꯏꯃꯨꯕꯤꯒ ꯌꯣꯡꯆꯥꯛꯀ ꯏꯔꯣꯟꯅꯕ ꯑꯗꯒꯤ ꯑꯥꯜꯂꯨ ꯑꯉꯥꯡꯕꯤꯁꯤꯅ ꯏꯔꯣꯟꯕꯗ ꯍꯥꯞꯄ ꯌꯥꯔꯦ ꯌꯣꯡꯆꯥꯛꯀ ꯑꯥꯥꯥꯥꯥꯥꯥꯥꯥꯥꯥꯥꯥꯜꯂꯨꯒ ꯍꯋꯥꯏꯃꯨꯕꯤꯒ ꯃꯣꯏ ꯂꯣꯟꯕ ꯌꯥꯔꯦ ꯑꯗꯒꯤꯗꯤ ꯎꯇꯤ ꯊꯣꯡꯕꯒꯤ ꯍꯥꯏꯔꯒꯅ ꯅꯥꯀꯨꯞꯄꯤꯁꯨ ꯂꯩꯔꯦ ꯑꯗꯒꯤ ꯍꯋꯥꯏ ꯊꯔꯥꯛ ꯑꯈꯣꯛꯄꯤ ꯃꯔꯨꯗꯣ ꯑꯗꯨ ꯑꯗꯨꯁꯨ ꯂꯩꯔꯦ ꯑꯗꯒꯤ ꯂꯣꯏꯅ ꯂꯩꯔꯦ ꯃꯔꯣꯏ ꯃꯄꯥꯡꯁꯨ ꯁꯨꯅꯕ ꯂꯣꯏꯟ ꯂꯩꯌꯦ ꯁꯤꯡꯖꯨꯒꯤ ꯃꯌꯥꯟꯁꯨ ꯂꯣꯏ ꯌꯥꯎꯔꯦ ꯑꯩꯈꯣꯏ ꯁꯤꯡꯖꯨ ꯄꯥꯟ ꯂꯩ ꯀꯣꯝꯄ꯭ꯔꯦꯛ ꯂꯩꯔꯦ ꯊꯝꯕꯧꯁꯨ ꯂꯩꯔꯦ ꯑꯗ ꯑꯗꯒꯤ ꯂꯐꯨ ꯊꯔꯣ ꯀꯣꯕꯤꯐꯨꯟ ꯂꯣꯏꯅ ꯆꯥꯛꯀꯧꯕꯒꯤ ꯂꯣꯏꯅ ꯐꯪꯒꯅꯤ ꯑꯥ ꯑꯥ ꯑꯥ ꯑꯧ ꯂꯩꯔꯦ ꯂꯩꯔꯦ ꯑꯧ ꯍꯔꯤꯕꯣꯞꯁꯨ ꯑꯗꯨꯝ ꯂꯩꯔꯦ ꯑꯧ ꯑꯧ ꯑꯧ ꯌꯦꯡꯉꯅꯨ ꯏꯅꯦ ꯑꯧ ꯑꯧ ꯑꯧ ꯑꯗ ꯄꯨꯕꯁꯤꯗꯤ ꯀꯃꯥꯏꯅ ꯏꯅꯦꯅ ꯄꯨꯕ ꯉꯝꯒꯗꯔꯣ ꯌꯨꯝꯕꯣꯛ ꯊꯤꯍꯟꯒꯗꯔꯣ ꯊꯝꯈ꯭ꯔꯕ ꯑꯧ ꯇꯥꯔꯦ ꯇꯥꯔꯦ ꯍꯣꯏ ꯍꯣꯏ ꯏꯅꯦ ꯑꯩꯁꯨ ꯑꯗꯨ ꯍꯪꯖꯔꯒꯦꯅ ꯇꯧꯖꯔꯝꯕꯅꯦ ꯑꯗꯨꯝ ꯊꯤꯜꯍꯟꯖꯔꯛꯑꯒꯦ ꯑꯥ ꯑꯧ ꯒ꯭ꯔꯥꯁꯀꯞꯁꯨ ꯂꯩꯌꯦ ꯔꯧ ꯑꯗꯒꯤ ꯃꯦꯔꯒꯟ ꯉꯥꯍꯩ ꯑꯗꯒꯤ ꯀꯔꯤ ꯅꯣꯏꯒꯤ ꯑꯍꯤꯜꯂꯥ ꯄꯀꯣꯛꯀꯥꯗꯣ ꯂꯣꯏ ꯂꯩꯌꯦ ꯑꯥ ꯍꯣꯏ ꯍꯣꯏ ꯍꯣꯏ ꯒ꯭ꯔꯥꯁꯀꯞꯇꯣ ꯂꯨꯄꯥ ꯆꯅꯤ ꯌꯥꯡꯈꯩ ꯑꯗꯨꯃꯨꯛ ꯁꯥꯏꯌꯦ ꯀꯦ ꯖꯤꯗ ꯑꯥ ꯑꯥ ꯍꯣꯏ ꯍꯣꯏ ꯍꯣꯏ ꯑꯩ ꯍꯣꯝ ꯑꯧ ꯑꯩ ꯍꯣꯝ ꯗꯦꯂꯤꯕꯔꯤ ꯇꯧꯍꯟꯖꯔꯛꯑꯒꯦ ꯁꯦꯝꯕꯁꯨ ꯌꯥꯅꯤꯌꯦ ꯁꯦꯝꯗꯣꯛꯑꯒ ꯊꯤꯜꯍꯟꯕꯒꯤꯁꯨ ꯌꯥꯏ ꯌꯥꯖꯒꯅꯤ

ꯍꯣꯏ ꯍꯣꯏ

ꯑꯁꯦꯝꯃꯟꯗꯣ ꯑꯗꯨꯝ ꯃꯣꯏꯒꯤ ꯀꯩꯅꯣ ꯄꯨꯂꯞ ꯍꯥꯏꯔꯛꯑꯅꯤ ꯑꯗꯨ ꯍꯥꯏꯔꯛꯑꯀꯥꯟꯗꯨꯗ ꯉꯥꯗꯨꯒꯤ ꯃꯃꯟꯒ ꯄꯨꯂꯞ ꯃꯣꯏ ꯑꯗꯨꯝ ꯁꯥꯖꯤꯜꯂꯒ ꯁꯥꯔ ꯄꯨꯟꯅ ꯍꯥꯏꯔꯛꯑꯅꯤ ꯑꯗꯨꯒ ꯑꯗꯨꯝ ꯌꯥꯔꯅꯤ ꯁꯤ ꯂꯥꯛꯄꯒꯤꯁꯦ ꯀꯩꯅꯣ ꯆꯍꯨꯝ ꯆꯥꯝꯃꯔꯤ ꯃꯨꯛꯇꯤ ꯂꯧꯗꯧ ꯃꯥꯜꯂꯦ ꯍꯣꯏ ꯍꯣꯏ ꯍꯣꯏ ꯇꯧꯔꯛꯑꯒꯦ ꯑꯥꯜꯂꯨ ꯀꯦ ꯖꯤꯗ ꯑꯅꯧꯕꯁꯤꯅ ꯀꯩꯅꯣ ꯌꯣꯜꯂꯦ ꯀꯨꯟꯊ꯭ꯔꯥ ꯌꯣꯜꯂꯦ ꯑꯗꯨꯒ ꯑꯔꯤꯕꯁꯤꯅ ꯀꯨꯟ ꯃꯉꯥ ꯌꯣꯜꯂꯦ ꯑꯗꯣ ꯑꯅꯧꯕꯁꯦ ꯀꯦ ꯖꯤ ꯀꯌꯥ ꯍꯥꯞꯆꯔꯛꯑꯣꯒꯦ ꯑꯅꯧꯕꯅ ꯄꯥꯝꯕ꯭ꯔꯣ ꯑꯔꯤꯕꯅ ꯄꯥꯝꯕ꯭ꯔꯣ ꯑꯣ ꯀꯩꯅꯣ ꯑꯥꯜꯂꯨ ꯑꯅꯧꯕ ꯀꯦ ꯖꯤ ꯀꯨꯟꯗꯨꯗꯤ ꯌꯥꯝꯃꯜꯂꯣꯏꯗ꯭ꯔꯣ ꯑꯣ ꯌꯨꯝꯒꯤ ꯆꯥꯅꯕ ꯊꯝꯒꯦ ꯍꯥꯏꯕ ꯑꯣ ꯍꯣꯏ ꯍꯣꯏ ꯍꯣꯏ ꯑꯩ ꯑꯗꯨꯗꯤ ꯎꯃꯣꯔꯣꯛ ꯑꯇꯦꯛꯄꯗꯨꯁꯨ ꯂꯧꯗꯣꯏꯅꯦꯕꯀꯣ ꯑꯗꯨꯒ ꯃꯣꯔꯣꯛ ꯑꯆꯥꯔ ꯇꯧꯕꯒꯤ ꯑꯇꯦꯛꯄ ꯑꯁꯥꯡꯕꯗꯣ ꯑꯣ ꯑꯗꯨꯗꯨꯁꯨ ꯍꯥꯞꯆꯔꯛꯑꯒꯦ ꯀꯦ ꯖꯤ ꯀꯦ ꯖꯤ ꯑꯥ ꯍꯣꯏ ꯍꯣꯏ ꯍꯣꯏ ꯑꯗꯨꯃꯥꯏꯅ ꯇꯧꯔꯛꯑꯒꯦ ꯑꯗꯒꯤ ꯀꯔꯤ ꯑꯇꯩ ꯑꯇꯩ ꯀꯔꯤ ꯀꯔꯤ ꯑꯋꯥꯠ ꯑꯄꯥꯗꯤ ꯂꯩꯔꯤꯒꯦ ꯊꯥꯎꯁꯨ ꯂꯩꯌꯦ ꯎꯝ ꯊꯥꯎꯗꯣ ꯑꯩꯈꯣꯏꯒꯤ ꯂꯤꯇꯔ ꯃꯉꯥꯗ ꯂꯧꯒꯗ꯭ꯔꯥ ꯑꯗꯨꯒ ꯂꯤꯇꯔ ꯑꯃ ꯃꯃꯝ ꯍꯥꯟꯕ ꯕꯣꯇꯟꯗꯣ ꯑꯗꯨꯗ ꯂꯧꯒꯗ꯭ꯔꯥ ꯍꯥꯏꯕꯤꯔꯛꯑꯣ ꯎꯝ ꯑꯣ ꯑꯗꯨꯗꯤ ꯕꯣꯇꯟ ꯀꯌꯥ ꯍꯥꯞꯆꯔꯛꯑꯣꯒꯦ ꯑꯣ ꯑꯗꯨꯗꯤ ꯂꯤꯇꯔ ꯇꯔꯥ ꯍꯣꯏ ꯍꯣꯏ ꯍꯩꯅꯧꯖꯣꯝꯁꯨ ꯐꯪꯉꯤ ꯑꯗꯒꯤ ꯆꯣꯔꯐꯣꯟꯁꯨ ꯐꯪꯉꯤ ꯃꯪꯒꯦꯁꯨ ꯐꯪꯉꯤ ꯑꯗꯣ ꯀꯔꯝꯕ ꯑꯣꯏꯅ ꯇꯧꯁꯤꯒꯦ ꯑꯣ ꯑꯣ ꯃꯪꯒꯦꯗꯣ ꯀꯦ ꯖꯤ ꯃꯁꯤꯡꯗꯤ ꯀꯦ ꯖꯤ ꯃꯁꯤꯡ ꯀꯌꯥ ꯂꯧꯗꯣꯏꯅꯣ ꯑꯣ ꯑꯥ ꯍꯣꯏ ꯍꯣꯏ ꯍꯣꯏ ꯍꯣꯏ ꯉꯥ ꯁꯔꯦꯡꯂꯣ ꯉꯥ ꯃꯈꯟ ꯂꯣꯏꯅꯃꯛ ꯐꯪꯅꯤ ꯑꯪ ꯁꯔꯦꯡꯁꯨ ꯐꯪꯉꯤ ꯑꯗꯣ ꯃꯄꯥꯝ ꯆꯥꯛꯀꯧꯕꯒꯤꯅꯤꯅ ꯁꯔꯦꯡꯗꯣ ꯍꯦꯞꯅꯕꯅꯤꯅꯦ ꯑꯩꯁꯨ ꯀꯥꯎꯔꯨꯔꯦꯅꯦ ꯉꯁꯥꯏꯈꯩ ꯍꯣꯏ ꯍꯣꯏ ꯍꯥꯄꯛꯑꯒꯦ ꯍꯥꯄꯛꯑꯒꯦ ꯑꯩꯁꯨ ꯉꯁꯥꯏꯈꯩ ꯑꯩ ꯑꯀꯥꯎꯕ ꯑꯃ ꯂꯩ ꯈꯜꯂꯤꯅꯦ ꯑꯗꯨ ꯀꯥꯎ ꯂꯩꯔꯝꯃꯤꯅꯦ ꯐꯔꯦ ꯐꯔꯦ ꯍꯥꯄꯤꯔꯛꯑꯒꯦ ꯁꯔꯦꯡꯂꯣ ꯁꯔꯦꯡꯁꯦ ꯈꯔ ꯇꯥꯡꯉꯦ ꯃꯣꯏꯁꯦ ꯆꯥꯝꯃꯔꯤ ꯆꯍꯨꯝ ꯌꯥꯡꯈꯩ ꯆꯥꯝꯃꯔꯤꯒꯨꯝꯕ ꯄꯤꯌꯦ ꯀꯔꯤ ꯀꯨꯟ ꯑꯣ ꯁꯔꯦꯡꯗꯣ ꯑꯣ ꯍꯣꯏ ꯍꯣꯏ ꯍꯥꯞꯆꯔꯛꯑꯒꯦ ꯑꯩ ꯑꯉꯥꯡꯈꯩꯗ ꯁꯦꯝꯍꯜꯂꯒ ꯑꯧ ꯁꯦꯝꯍꯜꯂꯛꯑꯒꯦ